ꯃꯐꯝꯖꯦ ꯇꯤꯛꯀꯦꯠ ꯀꯛꯐꯝ ꯑꯣꯏꯗꯣꯏꯔꯥ ꯎꯝ ꯑꯉꯥꯡꯒꯤꯅ ꯀꯌꯥ ꯑꯣꯏꯔꯤꯅꯣ ꯑꯗꯨꯒ ꯑꯍꯟꯒꯤꯅ ꯀꯌꯥꯝ ꯑꯣꯏꯔꯤꯅꯣ ꯄꯩꯁꯥꯁꯦ ꯑꯣ ꯑꯩꯈꯣꯏꯁꯦ ꯑꯗꯨꯒ ꯒꯥꯔꯤ ꯃꯆꯥꯒꯤꯒ ꯑꯆꯧꯕꯒꯤꯗꯤ ꯀꯌꯥ ꯀꯌꯥ ꯂꯧꯒꯦ ꯎꯝ ꯑꯣ ꯑꯗꯨꯗꯤ ꯑꯩꯈꯣꯏꯁꯦ ꯑꯉꯥꯡ ꯑꯅꯤ ꯑꯃꯒ ꯑꯩꯈꯣꯏꯒꯤ ꯑꯍꯜ ꯑꯅꯤ ꯑꯃꯒꯅꯦꯕ ꯌꯥꯎꯔꯤꯁꯦ ꯒꯥꯔꯤ ꯑꯆꯧꯕꯗ ꯂꯥꯛꯄꯅꯦ ꯑꯗꯨꯗꯤ ꯄꯨꯟꯅ ꯀꯌꯥꯅꯣ ꯇꯥꯗꯣꯏꯁꯦ ꯑꯥ ꯑꯉꯥꯡ ꯑꯅꯤ ꯑꯝꯅꯦ ꯑꯗꯨꯒ ꯑꯦꯗꯜꯠ ꯑꯅꯤ ꯑꯃꯒ ꯒꯥꯔꯤ ꯑꯆꯧꯕꯗꯅꯦꯕ ꯑꯣ ꯑꯗꯨ ꯁꯤꯗ ꯀꯛꯏꯕ ꯇꯤꯛꯀꯦꯠꯁꯤꯅ ꯂꯣꯏꯔꯕ ꯑꯗꯨꯒ ꯁꯨꯝ ꯃꯅꯨꯡꯗ ꯆꯪꯉꯒ ꯑꯉꯥꯡꯒꯤ ꯁꯥꯥꯟꯅꯐꯝ ꯀꯩ ꯀꯩ ꯆꯪꯕꯗꯣ ꯇꯤꯛꯀꯦꯠ ꯀꯛꯇꯣꯏꯔꯥ ꯑꯗꯨꯁꯨ ꯎꯝ ꯑꯣ ꯑꯗꯨꯗꯤ ꯁꯣꯝꯅ ꯈꯪꯕꯤꯔꯔꯣꯏꯕ ꯑꯗꯨꯒꯤ ꯁꯥꯟꯅꯐꯝꯒꯤ ꯆꯪꯕ ꯄꯩꯁꯥꯁꯦ ꯑꯣ ꯑꯗꯣ ꯃꯔꯛꯇ ꯀꯩꯒꯨꯝꯕ ꯑꯩꯈꯣꯏꯅ ꯐꯃꯂꯤꯒ ꯄꯨꯟꯅ ꯂꯥꯛꯑ ꯈꯣꯠꯂꯒ ꯑꯩꯈꯣꯏ ꯄꯤꯀꯤꯅꯤꯛꯀꯤ ꯇꯥꯏꯞꯇ ꯆꯥꯛ ꯏꯁꯤꯡ ꯀꯩ ꯀꯩ ꯆꯥꯕ ꯈꯣꯠꯄꯗꯤ ꯌꯥꯕꯖꯥꯠꯂꯥ ꯑꯣ ꯌꯥꯝ ꯅꯨꯡꯉꯥꯏꯖꯔꯦ ꯑꯗꯨꯗꯤ